ꯑꯩꯈꯣꯏꯒꯤ ꯂꯩꯀꯥꯏ ꯑꯁꯤꯒꯤ ꯍꯥꯏꯕꯗꯤ ꯑꯩꯈꯣꯏꯒꯤ ꯈꯨꯜ ꯑꯁꯤꯒꯤ ꯑꯩꯈꯣꯏꯒꯤ ꯌꯨꯝꯗꯒꯤ ꯀꯤꯂꯣꯃꯤꯇꯔ ꯃꯈꯥꯏ ꯑꯃꯃꯨꯛ ꯆꯠꯂꯒ ꯑꯩꯈꯣꯏꯒꯤ ꯏꯁꯇꯦꯗꯤꯌꯝ ꯁꯥꯟꯅ ꯈꯣꯠꯅꯕꯒꯤꯗꯃꯛꯇ ꯁꯔꯀꯥꯔꯅ ꯄꯤꯕꯤꯕ ꯑꯗꯨꯒꯨꯝꯂꯕ ꯂꯝꯄꯥꯛ ꯑꯃꯈꯛ ꯂꯩꯖꯩ ꯂꯝꯄꯥꯛ ꯑꯗꯨꯗ ꯑꯩꯈꯣꯏꯒꯤ ꯈꯨꯜ ꯑꯁꯤꯒꯤ ꯏꯟꯈꯠꯂꯛꯂꯤꯕ ꯅꯍꯥꯔꯣꯜꯁꯤꯡꯅ ꯁꯥꯟꯅ ꯈꯣꯠꯅꯕ ꯆꯠꯆꯩ ꯃꯐꯝ ꯑꯗꯨꯗ ꯕꯣꯂꯤꯕꯣꯜ ꯑꯃꯗꯤ ꯐꯨꯠꯕꯣꯜꯅ ꯆꯤꯡꯕ ꯕꯥꯁꯀꯦꯠꯕꯣꯜꯅ ꯆꯤꯡꯕ ꯁꯥꯟꯅ ꯈꯣꯠꯅꯕ ꯑꯁꯤ ꯑꯩꯈꯣꯏꯅ ꯃꯐꯝ ꯑꯗꯨꯒꯤ ꯀꯝꯃꯤꯠꯇꯤ ꯁꯤꯡꯅ ꯑꯣꯖꯥ ꯀꯧꯕꯤꯔꯒ ꯑꯉꯥꯡꯁꯤꯡ ꯑꯗꯨꯕꯨ ꯁꯥꯟꯅꯕꯒꯤ ꯃꯇꯝ ꯄꯤꯕꯤ ꯑꯗꯨꯒ ꯃꯈꯣꯏꯗ ꯁꯥꯟꯅ ꯈꯣꯠꯅꯕ ꯑꯗꯨꯁꯨ ꯇꯝꯕꯤ ꯃꯗꯨꯅ ꯏꯟꯈꯠꯂꯛꯂꯤꯕ ꯅꯍꯥꯔꯣꯜ ꯑꯁꯤꯒꯤ ꯇꯨꯡꯒꯤ ꯐ꯭ꯌꯨꯆꯔꯗ ꯌꯥꯝꯅ ꯀꯥꯟꯅꯕꯁꯨ ꯑꯣꯏꯍꯜꯂꯤ ꯃꯈꯣꯏꯕꯨ ꯃꯇꯝꯁꯤꯒꯤ ꯆꯠꯅꯕꯤ ꯍꯥꯏꯕꯗꯤ ꯅꯤꯁꯥ ꯄꯁꯥ ꯅꯤꯁꯥ ꯄꯁꯥ ꯆꯥꯕ ꯃꯇꯝꯒꯤ ꯏꯔꯥꯡꯗ ꯇꯥꯎꯕ ꯃꯁꯤꯗꯒꯤꯁꯨ ꯁꯥꯟꯅ ꯈꯣꯠꯅꯕꯒꯤ ꯂꯝ ꯑꯁꯤꯅ ꯉꯥꯛꯊꯣꯛꯅ ꯊꯝꯃꯤ ꯃꯈꯣꯏꯒꯤꯅꯤ ꯍꯥꯏꯕꯗ ꯃꯇꯤꯛ ꯆꯥꯅ ꯁꯥꯟꯅ ꯈꯣꯠꯅꯕ ꯆꯪꯕ ꯄꯣꯠꯂꯝ ꯈꯨꯗꯤꯡꯃꯛ ꯑꯩꯈꯣꯏꯒꯤ ꯈꯨꯜ ꯑꯁꯤꯒꯤ ꯀꯝꯃꯤꯠꯇꯤꯅ ꯊꯝꯕꯤ ꯑꯗꯨꯒ ꯁꯥꯟꯅ ꯈꯣꯠꯅꯔꯤꯕ ꯑꯉꯥꯡꯁꯤꯡ ꯑꯗꯨꯅ ꯁꯤꯖꯤꯟꯅꯒꯗꯕ ꯄꯣꯠ ꯈꯨꯗꯤꯡꯃꯛꯁꯨ ꯑꯃꯠꯇ ꯋꯥꯠꯍꯟꯕꯤꯗꯦ ꯑꯗꯨꯒ ꯂꯝꯄꯥꯛ ꯑꯁꯤꯗ ꯁꯥꯟꯅꯕ ꯃꯇꯝꯗ ꯌꯥꯝꯅ ꯐ꯭ꯔꯤ ꯑꯣꯏꯕ ꯍꯥꯏꯕꯗꯤ ꯑꯌꯦꯠꯄ ꯑꯃꯠꯇ ꯂꯩꯇꯕ ꯑꯗꯨꯁꯨ ꯑꯣꯏ ꯑꯗꯨꯒ ꯑꯉꯥꯡꯁꯤꯡꯅ ꯃꯐꯝ ꯑꯁꯤꯗ ꯁꯥꯟꯅꯕ ꯂꯥꯛꯄ ꯃꯇꯝꯗ ꯑꯣꯏꯒꯗꯕ ꯑꯋꯥꯕ ꯁꯤꯡ ꯑꯗꯨꯒꯤꯗꯃꯛꯇꯁꯨ ꯀꯝꯃꯤꯠꯇꯤꯁꯤꯡꯅ ꯃꯤꯠꯌꯦꯡ ꯆꯪꯕꯤ ꯑꯗꯨꯒ ꯑꯉꯥꯡꯁꯤꯡ ꯑꯗꯨꯕꯨꯁꯨ ꯌꯥꯝꯅ ꯐꯖꯅ ꯁꯥꯟꯅꯍꯜꯂꯤ ꯃꯈꯣꯏꯅ ꯁꯥꯟꯅꯕ ꯂꯥꯛꯄ ꯃꯇꯝꯗꯁꯨ ꯃꯁꯥꯒꯤ ꯆꯪꯒꯗꯕ ꯄꯣꯠꯁꯤꯡ ꯑꯗꯨ ꯄꯨꯔꯛꯇꯨꯅ ꯃꯐꯝ ꯑꯗꯨꯗ ꯁꯤꯖꯤꯟꯅꯩ ꯑꯗꯨꯗꯨꯒ ꯑꯣꯖꯥ ꯁꯤꯡ ꯑꯗꯨꯅ ꯃꯈꯣꯏꯕꯨ ꯌꯥꯝꯅ ꯆꯦꯛꯁꯤꯟꯅ ꯌꯦꯡꯁꯤꯟꯕꯤꯔꯒ ꯁꯥꯟꯅꯍꯜꯂꯤ ꯑꯗꯨꯒ ꯃꯐꯝ ꯑꯁꯤꯗꯒꯤ ꯁꯥꯟꯅꯈꯤꯕ ꯀꯌꯥꯅꯁꯨ ꯃꯥꯒꯤ ꯃꯥꯒꯤ ꯃꯤ ꯑꯣꯏꯅꯅꯕ ꯍꯣꯠꯅꯈꯤ ꯑꯁꯨꯝꯅ ꯃꯈꯣꯏ ꯑꯃ ꯃꯝꯇ ꯑꯣꯏꯅ ꯐꯖꯅ ꯇꯝꯕꯤꯔꯕ ꯃꯇꯨꯡꯗ ꯃꯁꯥ ꯃꯁꯥꯒꯤ ꯂꯥꯏꯟꯗ ꯈꯨꯗꯤꯡꯃꯛ ꯆꯠꯍꯜꯂꯤ